ꯑꯩꯅ ꯒꯝꯚꯤꯔ ꯁꯤꯡꯗꯒꯤ ꯖꯤꯟ ꯑꯃ ꯂꯩ ꯑꯗꯨ ꯃꯥꯒꯤ ꯃꯃꯟꯁꯦ ꯌꯥꯝ ꯃꯃꯟꯁꯤꯅ ꯂꯤꯁꯤꯡ ꯑꯅꯤ ꯆꯝꯃꯉꯥ ꯂꯧꯋꯦ ꯑꯗꯨꯒ ꯐꯤꯁꯤ ꯌꯥꯝꯅ ꯆꯥꯟꯅꯗꯦ ꯑꯃꯨꯛꯇꯪ ꯁꯨꯕ ꯃꯇꯝꯗ ꯂꯣꯏꯅ ꯃꯆꯨ ꯂꯣꯏꯅ ꯀꯣꯛꯊꯈ꯭ꯔꯦ ꯃꯌꯥꯝ ꯁꯤꯒꯤꯁꯤ ꯂꯩꯕꯤꯔꯨꯅꯨ